ꯎꯝ ꯍꯜꯂꯣ ꯍꯣꯏ ꯌꯥꯅꯤ ꯍꯪꯕꯤꯌꯨ ꯍꯣꯏ ꯑꯥ ꯍꯣꯏ ꯍꯣꯏ ꯍꯥꯏꯖꯒꯦ ꯅꯪ ꯑꯍꯥꯟꯕ ꯑꯣꯏꯔꯗꯤ ꯑꯍꯣꯏ ꯍꯣꯏ ꯍꯥꯏꯒꯦ ꯍꯥꯏꯒꯦ ꯑꯍꯥꯟꯕ ꯅꯪꯅ ꯇꯥꯒꯗꯧꯕ ꯔꯨꯝ ꯑꯗꯣ ꯑꯗꯨꯗ ꯍꯦꯛ ꯆꯪꯕ ꯃꯇꯝꯗ ꯅꯪꯁꯦ ꯌꯥꯝ ꯏꯁꯃꯥꯔꯠ ꯑꯣꯏꯅ ꯈꯤꯇꯪ ꯁꯥꯇ꯭ꯔ ꯁꯥꯇ꯭ꯔꯤꯁꯤꯡꯗꯨꯅ ꯅꯉꯣꯟꯗꯁꯨ ꯈꯤꯇꯪ ꯔꯦꯁꯄꯦꯛ ꯑꯣꯏꯅꯕ ꯃꯑꯣꯡꯗ ꯆꯪꯕ ꯑꯃ ꯗꯔꯀꯥꯔ ꯑꯣꯏꯀꯣ ꯑꯗꯨꯒ ꯑꯍꯥꯟꯕꯗ ꯔꯨꯝꯗꯣ ꯑꯗ ꯂꯩꯕ ꯁꯥꯇ꯭ꯔ ꯁꯥꯇ꯭ꯔꯤꯁꯤꯡꯗꯣ ꯂꯥꯡꯗꯅꯕ ꯈꯤꯇꯪ ꯅꯪꯅ ꯐꯥꯖꯤꯟꯕ ꯑꯃ ꯗꯔꯀꯥꯔ ꯑꯣꯏ ꯑꯗꯨꯒꯤ ꯃꯇꯨꯡꯗ ꯄꯤꯔꯛꯏꯕ ꯄꯦꯄꯔꯁꯤꯡ ꯑꯗꯣ ꯃꯣꯏ ꯃꯣꯏꯅ ꯉꯁꯥꯏꯒꯤ ꯄꯦꯄꯔꯗꯨ ꯍꯥꯟꯅ ꯍꯦꯛꯇ ꯌꯦꯟꯊꯣꯛꯈꯤꯅꯨ ꯃꯣꯏ ꯃꯣꯏꯅ ꯔꯨꯝꯗꯨꯗ ꯐꯃꯝꯃꯤꯕ ꯃꯌꯥꯝꯗꯣ ꯆꯨꯝꯅ ꯐꯝꯃꯕ꯭ꯔꯥ ꯍꯥꯏꯕꯁꯨ ꯑꯩꯈꯣꯏꯅ ꯆꯦꯛ ꯇꯧꯒꯅꯤ ꯑꯗꯨꯒ ꯃꯣꯏ ꯃꯌꯥꯝ ꯑꯍꯥꯟꯕꯗ ꯂꯥꯡꯒꯅꯨ ꯍꯧꯖꯤꯛ ꯑꯦꯛꯖꯥꯝꯁꯦ ꯍꯧꯅꯕꯒꯤꯗꯃꯛꯇ ꯁꯦꯝ ꯁꯥꯔꯕꯅꯤ ꯅꯣꯏ ꯅꯣꯏꯒꯤ ꯃꯐꯝꯗ ꯐꯖꯅ ꯐꯝꯅꯔꯣ ꯑꯗꯨꯒꯤ ꯃꯇꯨꯡꯗ ꯑꯩ ꯄꯦꯄꯔ ꯑꯁꯤ ꯌꯦꯜꯂꯛꯑꯒꯦ ꯌꯥꯔꯕ꯭ꯔꯥꯅ ꯑꯗꯨꯃꯥꯏꯅ ꯈꯤꯇꯪ ꯃꯣꯏ ꯑꯦꯛꯖꯥꯝꯂꯣꯝꯗ ꯃꯄꯨꯛꯅꯤꯡꯗꯣ ꯆꯤꯡꯁꯤꯜꯍꯜꯂꯒ ꯑꯩꯈꯣꯏꯅ ꯄꯦꯄꯔꯁꯤꯡ ꯑꯗꯣ ꯃꯇꯝ ꯃꯣꯏꯗ ꯐꯖ ꯐꯖꯅ ꯌꯦꯟꯊꯣꯛꯄ ꯍꯧꯒꯅꯤ ꯑꯗꯨꯒ ꯄꯦꯄꯔꯁꯤꯡꯗꯣ ꯂꯣꯏꯅ ꯌꯦꯟꯕ ꯂꯣꯏꯔꯦ ꯍꯥꯏꯔꯕ ꯃꯇꯨꯡꯗ ꯀꯣꯏꯁꯟꯗꯣ ꯑꯃꯨꯛ ꯑꯩꯈꯣꯏꯅ ꯃꯊꯪ ꯃꯊꯪ ꯌꯦꯟꯊꯣꯛꯄꯤꯔꯅꯤ ꯃꯣꯏꯁꯤꯡꯗ ꯑꯗꯨꯒ ꯀꯣꯏꯁꯟꯁꯤꯡꯗꯣ ꯌꯦꯟꯕ ꯂꯣꯏꯔꯦ ꯍꯥꯏꯔ ꯀꯥꯟꯗ ꯑꯩꯈꯣꯏꯅ ꯂꯣꯏ ꯁꯨꯔꯕ꯭ꯔꯥ ꯍꯥꯏꯕꯗꯨ ꯇꯧꯔꯅꯤ ꯑꯗꯨꯒꯤ ꯃꯇꯨꯡꯗ ꯃꯣꯏꯗ ꯑꯦꯛꯖꯥꯝꯗꯣ ꯅꯁꯥ ꯅꯁꯥꯒꯤ ꯀꯣꯏꯁꯟ ꯄꯦꯄꯔ ꯂꯣꯏ ꯐꯪꯅꯔꯕꯅꯤꯅ ꯅꯣꯏ ꯑꯦꯛꯖꯥꯝꯗꯣ ꯃꯇꯝ ꯆꯥꯅ ꯐꯖꯅ ꯏꯕ ꯍꯧꯔꯣ ꯑꯗꯨꯒ ꯑꯇꯩ ꯑꯇꯩ ꯅꯈꯣꯏꯗ ꯑꯟꯐꯤꯌꯥꯔ ꯃꯤꯟꯁ ꯑꯃꯠꯇ ꯁꯤꯖꯤꯟꯅꯕ ꯌꯥꯗꯦ ꯃꯗꯨꯗ ꯊꯣꯛꯂꯛꯄ ꯗꯥꯏꯇ ꯅꯁꯥ ꯅꯁꯥꯅ ꯂꯧꯖꯒꯗꯕꯅꯤ ꯍꯥꯏꯗꯨꯅ ꯑꯩꯈꯣꯏꯅ ꯄꯥꯎꯇꯥꯛ ꯈꯔꯁꯨ ꯄꯤꯒꯅꯤ ꯀꯣ ꯑꯗꯨꯒ ꯑꯦꯛꯖꯥꯝꯁꯨ ꯑꯩꯈꯣꯏꯅ ꯃꯇꯝ ꯆꯥꯅ ꯃꯈꯣꯏꯅ ꯐꯖꯅ ꯏꯅꯕꯒꯤꯗꯃꯛꯇ ꯔꯨꯝ ꯑꯗꯨꯒꯤ ꯑꯦꯠꯃꯣꯁꯐꯤꯌꯥꯔ ꯑꯗꯣ ꯐꯖꯅ ꯑꯩꯈꯣꯏꯅ ꯀꯟꯇ꯭ꯔꯣꯜ ꯇꯧꯅꯕꯁꯨ ꯑꯩꯈꯣꯏꯅ ꯍꯣꯠꯅꯕꯤꯒꯗꯕꯅꯤ ꯑꯗꯨꯒ ꯁꯥꯇ꯭ꯔꯁꯤꯡꯗꯨꯒꯤ ꯃꯔꯛꯇ ꯑꯃꯅ ꯑꯃ ꯗꯤꯁꯇꯔꯕ ꯇꯧꯅꯕ ꯌꯥꯎꯔꯒꯗꯤ ꯃꯗꯨꯁꯨ ꯇꯧꯗꯅꯕ ꯑꯩꯈꯣꯏꯅ ꯂꯥꯛꯁꯤꯟꯕ ꯑꯃꯗꯤ ꯗꯔꯀꯥꯔ ꯑꯣꯏ ꯍꯥꯏꯕ ꯑꯩꯈꯣꯏ ꯏꯟꯕꯤꯖꯤꯂꯦꯇꯔꯁꯤꯡꯁꯤꯗ ꯑꯩꯈꯣꯏꯗ ꯑꯗꯨꯒꯤ ꯃꯆꯥꯛꯁꯤꯡꯗꯣ ꯑꯩꯈꯣꯏꯅ ꯃꯣꯏꯗ ꯌꯦꯡꯁꯤꯟꯕꯒꯤ ꯄꯣꯠ ꯑꯗꯣ ꯋꯥꯠꯂꯕꯗꯤ ꯑꯦꯛꯖꯥꯝ ꯇꯧꯕ ꯃꯇꯝꯗ ꯆꯔꯥꯡꯅꯕ ꯃꯌꯥꯝ ꯑꯃꯁꯨ ꯊꯣꯛꯄ ꯌꯥꯏ ꯑꯗꯨꯅ ꯑꯩꯈꯣꯏ ꯃꯣꯏ ꯑꯃꯅ ꯑꯃ ꯏꯔꯤꯕꯁꯤꯡ ꯑꯗꯨꯗ ꯃꯄꯨꯛꯅꯤꯡ ꯆꯪꯅ ꯏꯅꯕꯒꯤꯗꯃꯛꯇ ꯑꯩꯈꯣꯏꯅ ꯃꯈꯣꯏ ꯈꯨꯗꯤꯡꯃꯛꯄꯨ ꯀꯨꯞꯅ ꯌꯦꯡꯁꯤꯟꯕꯤꯕ ꯑꯃ ꯗꯔꯀꯥꯔ ꯑꯣꯏ

ꯑꯥ ꯑꯥ ꯑꯣ ꯑꯗꯨꯁꯨ ꯃꯣꯏꯒꯤ ꯑꯣꯏꯕ ꯃꯥꯅ ꯈꯤꯇꯪ ꯃꯥꯒꯤ ꯈꯨꯗꯣꯡ ꯆꯥꯗꯕ ꯈꯔꯗꯒꯤ ꯌꯧꯔꯛꯄꯗꯨꯁꯨ ꯑꯩꯈꯣꯏ ꯑꯗꯨꯝ ꯑꯦꯛꯖꯥꯝꯗꯨꯗꯤ ꯆꯪꯍꯟꯒꯅꯤ ꯑꯗꯨꯒ ꯃꯥꯒꯤ ꯃꯇꯝꯗꯨꯗꯤ ꯃꯥꯅ ꯊꯦꯡꯖꯔꯛꯄꯅꯤꯅ ꯃꯥꯒꯤ ꯑꯣꯏꯕ ꯃꯇꯝꯗꯤ ꯑꯩꯈꯣꯏꯅ ꯍꯥꯞꯇꯣꯞ ꯍꯥꯞꯆꯤꯟ ꯇꯧꯕꯗꯤ ꯉꯝꯃꯣꯏ ꯑꯗꯨꯕꯨ ꯃꯉꯣꯟꯗ ꯑꯩꯈꯣꯏꯅ ꯑꯊꯨꯕ ꯃꯇꯝꯗ ꯑꯩꯈꯣꯏꯒꯤ ꯑꯟꯁꯔ ꯄꯦꯄꯔ ꯀꯔꯤ ꯀꯔꯥ ꯏꯅꯕ ꯑꯃꯗꯤ ꯀꯣꯏꯁꯟ ꯄꯦꯄꯔ ꯂꯣꯏꯅ ꯊꯨꯅ ꯁꯤꯟꯅꯕꯤꯗꯨꯅ ꯃꯥꯒꯤ ꯇꯧꯒꯗꯕ ꯗꯔꯀꯥꯔ ꯂꯩꯕꯁꯤꯡ ꯑꯗꯣ ꯂꯣꯏꯅ ꯁꯤꯟꯅꯕꯤꯗꯨꯅ ꯃꯥꯕꯨ ꯑꯊꯨꯕ ꯃꯇꯝꯗ ꯑꯩꯈꯣꯏꯅ ꯑꯦꯛꯖꯥꯝ ꯑꯗꯣ ꯃꯥ ꯏꯕ ꯑꯩꯈꯣꯏꯅ ꯍꯧꯍꯟꯅꯕ ꯍꯣꯠꯅꯕꯤꯒꯗꯕꯅꯤ ꯍꯣꯏ ꯍꯣꯏ ꯑꯥ ꯑꯥ ꯌꯥꯏ ꯊꯦꯡꯛ ꯌꯨ ꯊꯦꯡꯛ ꯌꯨ